ꯍꯜꯂꯣ ꯍꯣꯏ ꯃꯥꯟꯅꯦ ꯍꯣꯏ

ꯎꯝ ꯑꯣ

ꯎꯝ ꯎꯝ ꯑꯣ ꯍꯣꯏ ꯃꯦꯝ ꯍꯣꯏꯒꯤ ꯀꯩꯅꯣ ꯀꯣꯐꯤ ꯁꯣꯐꯁꯦ ꯌꯥꯝ ꯀꯩꯅꯣ ꯌꯥꯝ ꯐꯩꯌꯦ ꯀꯣꯐꯤꯒꯨꯝꯕ ꯑꯣꯔ ꯑꯦꯅꯤ ꯏꯁ꯭ꯅꯦꯛꯁꯀꯨꯝꯕ ꯀ꯭ꯋꯥꯂꯤꯇꯤ ꯌꯥꯝ ꯂꯩꯌꯦ ꯖꯨꯁꯀꯨꯝꯕꯁꯨ ꯀ꯭ꯋꯥꯂꯤꯇꯤ ꯌꯥꯝ ꯂꯩꯌꯦ ꯄ꯭ꯔꯥꯏꯁ ꯑꯗꯨꯒ ꯌꯦꯡꯉꯗꯤ ꯌꯥꯝ ꯆꯥꯟꯅꯔꯦ

ꯍꯣꯏ ꯑꯩꯈꯣꯏꯒꯤ ꯐꯝꯅꯉꯥꯏꯁꯦꯀꯣ ꯁꯤꯠꯇꯤꯡ ꯑꯦꯔꯦꯟꯁꯃꯦꯟꯁꯦ ꯑꯩꯒꯤꯗꯃꯛꯇ ꯑꯩꯒꯤꯗꯃꯛꯇ ꯑꯣꯏꯅ ꯀꯩꯅꯣ ꯑꯣꯄꯟ ꯏꯁ꯭ꯄꯦꯁꯇꯀꯣ ꯂꯩꯍꯟꯅꯤꯡꯉꯤ ꯑꯗꯨꯒ ꯅꯈꯣꯏꯒꯤ ꯗꯦꯀꯣꯔꯦꯁꯟꯒꯨꯝꯗꯨ ꯈꯔ ꯐꯖꯅ ꯇꯧꯍꯟꯅꯤꯡꯉꯤ ꯑꯗꯨꯒ ꯀꯔꯤ ꯅꯈꯣꯏꯒꯤ ꯁꯔꯕꯤꯁꯁꯤ ꯐꯖꯅ ꯎꯝ ꯎꯝ

ꯎꯝ ꯎꯝ ꯎꯝ ꯍꯣꯏ ꯍꯣꯏ ꯃꯇꯝꯗꯤ ꯀꯔꯃꯥꯏ ꯄꯨꯡ ꯀꯌꯥꯗꯒꯤ ꯎꯝ ꯎꯝ ꯑꯣ ꯑꯣ ꯍꯣꯏ ꯎꯝ ꯌꯥꯝ ꯐꯩ ꯑꯗꯣ ꯃꯊꯪꯗꯁꯨ ꯑꯗꯨꯝ ꯂꯥꯛꯀꯦ ꯎꯝ ꯎꯝ ꯍꯣꯏ ꯍꯣꯏ ꯈꯔ ꯊꯥꯏꯂꯦꯟꯒꯨꯝꯕꯒꯤꯀꯣ ꯊꯥꯏꯂꯦꯟꯒꯨꯝꯕꯒꯤ ꯀꯣꯐꯤ ꯕ꯭ꯂꯦꯛ ꯀꯣꯐꯤꯒꯨꯝꯕꯒꯤ ꯄꯥꯝꯗꯦ ꯍꯣꯏ ꯍꯣꯏ ꯍꯣꯍꯣꯏ ꯍꯣꯍꯣꯏ